ꯑꯍꯥꯟꯕꯗ ꯋꯥꯟ ꯊꯥꯎꯖꯟ ꯁꯤꯛꯁ ꯍꯟꯗ꯭ꯔꯦꯠ ꯑꯅꯤꯁꯨꯕꯗ ꯇꯨ ꯊꯥꯎꯖꯟ ꯐꯣꯔ ꯍꯟꯗ꯭ꯔꯦꯠ ꯑꯍꯨꯝꯁꯨꯕꯗ ꯐꯣꯔ ꯊꯥꯎꯖꯟ ꯇꯨ ꯍꯟꯗ꯭ꯔꯦꯠ ꯃꯔꯤꯁꯨꯕꯗ ꯊ꯭ꯔꯤ ꯊꯥꯎꯖꯟ ꯁꯤꯛꯁ ꯊꯥꯔꯇꯤ ꯃꯉꯥꯁꯨꯕꯗ ꯐꯥꯏꯞ ꯊꯥꯎꯖꯟ ꯇ꯭ꯋꯦꯟꯇꯤ ꯁꯤꯛꯁ